ꯃꯅꯤꯄꯨꯔꯗ ꯖꯥꯇꯤ ꯀꯌꯥ ꯑꯃ ꯂꯩ ꯍꯥꯏꯔꯤꯕ ꯀꯥꯡꯂꯨꯞ ꯑꯁꯤꯒꯤ ꯇꯣꯉꯥꯟ ꯇꯣꯉꯥꯟꯕ ꯐꯤꯖꯦꯠ ꯆꯥꯛꯆꯥ ꯇꯣꯉꯥꯟꯂꯦ ꯍꯥꯏꯔꯤꯕ ꯐꯤꯖꯦꯠꯁꯤꯡ ꯑꯁꯤ ꯃꯁꯥ ꯃꯁꯥ ꯅꯨꯄꯤꯁꯤꯡꯅ ꯈꯨꯠꯅ ꯑꯃꯗꯤ ꯃꯦꯁꯤꯟ ꯁꯤꯖꯤꯟꯅꯗꯨꯅ ꯁꯥꯏ ꯑꯗꯨꯒ ꯁꯦꯠꯂꯤ